ꯑꯩꯅ ꯑꯉꯥꯡ ꯑꯣꯏꯔꯤꯉꯩ ꯃꯥꯔꯕꯜ ꯁꯥꯟꯅꯕ ꯅꯨꯡꯇꯤꯒꯤ ꯌꯨꯝꯅꯛꯀꯤ ꯅꯨꯄꯥ ꯅꯨꯄꯥ ꯃꯆꯥꯈꯣꯏ ꯑꯩꯈꯣꯏꯒꯤ ꯃꯔꯨꯞ ꯑꯣꯏꯕꯇꯥꯔꯦ ꯑꯗꯣ ꯑꯩꯈꯣꯏꯒꯤ ꯃꯔꯨꯞꯁꯤꯡ ꯑꯗꯨꯁꯨ ꯅꯨꯄꯥ ꯑꯣꯏꯕ ꯑꯗꯨ ꯃꯣꯏꯒ ꯃꯥꯔꯕꯜ ꯁꯥꯟꯅꯕ ꯍꯧꯖꯤꯛꯇꯤ ꯑꯩꯅꯗꯤ ꯀꯦꯔꯣꯝ ꯄꯥꯝꯃꯦ ꯑꯗꯨꯕꯨ ꯀꯦꯔꯣꯝꯗꯤ ꯑꯗꯨꯝ ꯑꯩꯅ ꯄꯥꯝꯕꯅꯤ ꯁꯅꯥꯕꯗꯤ ꯁꯥꯟꯅꯗꯦ ꯑꯗꯨꯨ ꯂꯣꯗꯨꯗꯤ ꯂꯣꯗꯨꯗꯤ ꯑꯗꯨꯝ ꯅꯨꯡꯇꯤꯒꯤ ꯁꯥꯟꯅꯩ ꯑꯩꯒꯤ ꯌꯨꯝꯗ ꯃꯤꯁꯨ ꯂꯥꯛꯂꯒ ꯑꯗꯨꯝ ꯅꯨꯡꯇꯤꯒꯤ ꯑꯩꯈꯣꯏꯁꯦ ꯁꯟꯗꯦꯒꯤ ꯅꯨꯃꯤꯠ ꯆꯨꯞꯄꯗꯒꯤ ꯅꯨꯃꯤꯠ ꯇꯥꯕ ꯑꯗꯨꯝ ꯁꯥꯟꯅꯕ ꯂꯩ ꯃꯇꯝꯗꯣ ꯑꯗꯨ ꯑꯩꯁꯨ ꯌꯥꯎꯕ ꯑꯗꯨꯃꯥꯏꯅ ꯇꯧꯏ ꯑꯩꯒꯤ ꯅꯨꯄꯥꯗꯤ ꯀꯌꯥ ꯄꯥꯝꯗꯕꯅꯤꯅ ꯑꯗꯨꯝ ꯑꯩ ꯃꯤꯒ ꯑꯗꯨꯝ ꯁꯥꯟꯅꯔꯒ ꯂꯩꯕꯅꯤ ꯍꯧꯖꯤꯛꯁꯦ ꯑꯩ ꯒꯤ ꯂꯣꯗꯨꯗꯤ ꯍꯣꯏ ꯄꯥꯝꯗꯤ ꯄꯥꯝꯃꯦ ꯌꯥꯝ ꯄꯥꯝꯕꯗꯤ ꯅꯠꯇꯦ ꯑꯩꯅ ꯄꯥꯝꯕꯗꯨꯗꯤ ꯀꯦꯔꯣꯝꯒ ꯆꯦꯁꯅꯤ ꯑꯗꯨꯕꯨ ꯆꯦꯁꯇꯤ ꯑꯩ ꯆꯦꯁ ꯕꯣꯔꯠꯇꯤ ꯂꯩꯇꯕ ꯍꯣꯏ ꯂꯩꯇꯕꯒꯤ ꯑꯗꯨꯝ ꯁꯥꯟꯅꯗꯦ ꯀꯦꯔꯣꯝꯁꯨ ꯃꯤ ꯁꯥꯟꯅꯕ ꯁꯅꯑꯃꯤꯅꯕ ꯃꯤꯁꯨ ꯂꯩꯇꯕꯅꯤꯅ ꯁꯥꯟꯅꯗꯦ ꯑꯗꯨꯝ ꯃꯤꯅꯁꯨ ꯂꯣꯗꯨꯗꯤ ꯄꯥꯝꯕꯅꯤꯅ ꯑꯗꯨꯝ ꯅꯨꯇꯤꯒꯤ ꯂꯨꯗꯣ ꯁꯥꯟꯅꯕ ꯂꯥꯛꯏ ꯂꯨꯗꯨ ꯁꯥꯟꯅꯁꯦ ꯁꯥꯟꯅꯁꯦ ꯍꯥꯏꯕꯒꯤ ꯑꯩꯁꯨ ꯑꯗꯨꯝ ꯃꯣꯏꯒ ꯂꯣꯗꯣꯗꯣ ꯁꯥꯟꯅꯔꯒ ꯂꯩꯕꯅꯦꯕ ꯑꯗꯨꯒꯤ ꯆꯥꯛ ꯆꯥꯗꯕꯤꯗ ꯑꯗꯨꯝ ꯁꯥꯟꯅꯕꯁꯨ ꯌꯥꯏ ꯑꯗꯨ ꯃꯔꯨꯞ ꯃꯄꯥꯡꯒ ꯁꯥꯟꯅꯔꯗꯤꯀꯣ ꯑꯗꯨꯝ ꯅꯣꯛꯂꯒ ꯀꯔꯤ ꯀꯔꯤ ꯄꯩꯁꯥ ꯍꯥꯞꯂꯒ ꯑꯩꯈꯣꯏꯅ ꯑꯗꯨꯃꯥꯏ ꯁꯥꯟꯅꯕ ꯂꯩꯕꯅꯦꯕ